ꯍꯣꯏ ꯑꯩꯈꯣꯏꯒꯤ ꯂꯩꯔꯤꯕ ꯂꯝꯗꯝ ꯑꯁꯤꯗ ꯄꯥꯎ ꯆꯦꯒꯤ ꯆꯦꯅꯦꯜ ꯂꯩꯖꯩ ꯍꯥꯏꯔꯤꯕ ꯄꯥꯎ ꯆꯦꯒꯤ ꯆꯦꯅꯦꯜꯁꯤꯡ ꯑꯁꯤꯗ ꯏꯪꯂꯤꯁ ꯍꯤꯟꯗꯤ ꯃꯔꯥꯊꯤ ꯂꯦꯡꯒ꯭ꯋꯦꯁ ꯃꯌꯥꯝ ꯑꯃ ꯂꯥꯛꯑꯦ ꯑꯗꯨ ꯌꯥꯝ ꯂꯥꯛꯄꯩ ꯃꯍꯨꯠꯇ ꯑꯩ ꯏꯁꯥꯒꯤ ꯂꯣꯟ ꯈꯪꯖꯕ ꯃꯩꯇꯩꯂꯣꯟꯒꯤ ꯂꯥꯛꯄ ꯄꯥꯎ ꯆꯦ ꯂꯥꯛꯄꯁꯤꯅ ꯑꯩꯈꯣꯏꯅ ꯈ꯭ꯋꯥꯏꯗꯒꯤ ꯍꯦꯟꯅ ꯄꯥꯝꯖꯩ